ꯍꯂꯣ ꯃꯣꯔꯅꯤꯡ ꯃꯣꯔꯅꯤꯡ ꯁꯔ ꯐꯅꯤ ꯐꯅꯤ ꯁꯔ ꯁꯔ ꯑꯩ ꯉꯔꯥꯡ ꯅꯨꯃꯤꯗꯥꯡ ꯄꯨꯡ ꯃꯔꯤ ꯃꯈꯥꯏ ꯑꯗꯨꯝꯅ ꯑꯩ ꯁꯤꯗ ꯊꯨꯡꯕꯅꯤ ꯁꯤꯗ

ꯍꯣꯏ ꯍꯣꯏ ꯍꯣꯏ ꯍꯣꯏ ꯍꯣꯏ ꯍꯣꯏ ꯊꯦꯡꯀ꯭ꯌꯨ ꯊꯦꯡꯀ꯭ꯌꯨ ꯑꯣꯖꯥ ꯑꯗꯣ ꯑꯣꯖꯥꯅ ꯑꯩꯈꯣꯏꯒꯤ ꯍꯥꯏꯔꯤꯕ ꯃꯈꯜ ꯍꯣꯏ ꯍꯣꯏ ꯍꯣꯏ ꯍꯣꯏ ꯍꯣꯏ ꯍꯣꯏ ꯍꯣꯏ ꯃꯁꯤꯗꯤ ꯑꯣꯖꯥ ꯑꯩꯈꯣꯏ ꯀꯩꯅꯣꯝꯇ ꯍꯪꯖꯒꯦ ꯑꯣꯖꯥ ꯁꯤꯁꯤ ꯃꯁꯤꯗ ꯖꯁꯒꯨꯝꯕꯗꯤ ꯂꯩꯕꯤꯕ꯭ꯔꯥ ꯑꯣꯖꯥ ꯍꯣꯏ ꯑꯣꯖꯥ ꯃꯈꯣꯏꯒꯤ ꯃꯈꯣꯏꯁꯤꯗꯤ ꯑꯣꯖꯥ ꯀꯔꯝꯍꯥꯏꯅ ꯇꯧꯕꯒꯦ ꯋꯦꯠꯇ ꯂꯩꯕ꯭ꯔꯥ ꯑꯗꯨꯒ ꯀꯃꯥꯏꯅ ꯇꯧꯒꯦ ꯃꯣꯏꯒꯤ ꯆꯥꯎꯕ ꯁꯥꯡꯕ ꯃꯥꯅꯕꯗ ꯑꯗꯨꯝ ꯇꯧꯕ꯭ꯔ ꯍꯣꯏ ꯌꯥꯝ ꯅꯨꯡꯉꯥꯏꯖꯔꯦ ꯑꯣꯖꯥꯅ ꯃꯨꯛꯅꯥꯒꯤ ꯃꯔꯝꯗ ꯑꯩꯉꯣꯟꯗ ꯇꯥꯛꯄꯤꯕꯁꯤ ꯅꯨꯡꯉꯥꯏꯔꯦ ꯑꯣꯖꯥ ꯑꯗꯨꯕꯨ ꯑꯩ ꯉꯁꯤ ꯃꯔꯤ ꯃꯉꯥꯅꯤꯁꯤꯗ ꯑꯣꯖꯥ ꯑꯩꯅ ꯈꯪꯗꯕ ꯃꯌꯥꯝꯁꯤ ꯇꯥꯅꯃꯤꯟꯅꯔꯁꯤ ꯍꯥꯏꯕ ꯋꯥꯐꯝꯁꯤ ꯊꯝꯖꯔꯒ ꯑꯣꯖꯥ ꯉꯁꯤꯒꯤ ꯑꯣꯏꯅꯗꯤ ꯂꯣꯏꯁꯤꯟꯖꯔꯒꯦ ꯑꯣꯖꯥ ꯐꯅꯤ ꯐꯅꯤ ꯌꯥꯏ ꯌꯥꯏ ꯌꯥꯏ ꯑꯣꯖꯥ ꯇꯧꯁꯤ ꯇꯧꯁꯤ ꯊꯦꯡꯀ꯭ꯌꯨ ꯁꯔ